ꯍꯜꯂꯣ ꯑꯜ ꯍꯌꯥꯠꯀꯤ ꯀꯥꯎꯟꯇꯔ ꯑꯣꯏꯕꯤꯔꯕ꯭ꯔꯣ ꯑꯩꯅ ꯅꯈꯣꯏꯒꯤ ꯋꯦꯕ ꯁꯥꯏꯠꯇꯒꯤ ꯑꯆꯥ ꯑꯊꯛ ꯈꯔ ꯑꯣꯔꯗꯔ ꯇꯧꯈꯤꯕꯅꯤ ꯃꯗꯨ ꯄꯦꯃꯦꯟꯁꯨ ꯇꯧꯈ꯭ꯔꯕꯅꯤ ꯑꯗꯨ ꯌꯥꯔꯕ꯭ꯔꯥ ꯍꯥꯏꯅ ꯆꯦꯛ ꯇꯧꯕꯤꯎ